ꯑꯩꯅ ꯆꯥꯛ ꯊꯣꯡꯕ ꯃꯇꯝꯗ ꯂꯧꯈꯠꯄꯁꯦ ꯆꯦꯛꯁꯤꯟ ꯊꯧꯔꯥꯡ ꯈꯔ ꯍꯥꯏꯔꯒꯗꯤ ꯆꯦꯛꯁꯤꯟ ꯊꯧꯔꯥꯡ ꯈꯔ ꯍꯥꯏꯔꯒꯗꯤ ꯑꯩꯁꯦ ꯌꯥꯝ ꯆꯦꯛꯁꯤꯟꯖꯩꯕ ꯍꯥꯏꯕꯗꯤ ꯆꯥꯛ ꯌꯦꯟꯁꯥꯡ ꯊꯣꯡꯕ ꯃꯇꯝꯗ ꯁꯣꯏꯍꯟꯕꯁꯦ ꯌꯥꯝ ꯄꯥꯝꯗꯦꯕ ꯃꯤꯅ ꯉꯥꯡꯕ ꯈꯣꯠꯄꯁꯦ ꯌꯥꯥꯝ ꯍꯩꯅꯗꯦꯅ ꯑꯩꯅ ꯌꯥꯝ ꯆꯦꯛꯁꯤꯟꯅ ꯇꯧꯑꯦꯕ ꯆꯥꯛ ꯇ ꯏꯁꯤꯡ ꯀꯌꯥꯝ ꯌꯥꯝ ꯍꯥꯞꯀꯅꯤ ꯈꯣꯠꯀꯅꯤ ꯆꯥꯡ ꯆꯞ ꯆꯥꯅ ꯌꯥꯝꯅ ꯀꯜꯍꯟꯗꯕꯤ ꯌꯥꯝ ꯄꯦꯠꯍꯟꯗꯕꯤ ꯑꯗꯒꯤ ꯌꯦꯟꯁꯥꯡ ꯊꯣꯡꯕ ꯑꯣꯏꯔꯒꯁꯨ ꯃꯍꯤ ꯗ꯭ꯔꯥꯡ ꯗ꯭ꯔꯥꯡ ꯇꯧꯗꯕꯤ ꯌꯥꯝꯅ ꯌꯦꯡꯕꯗ ꯐꯖꯕ ꯃꯑꯣꯡ ꯍꯥꯎꯒꯗꯕ ꯃꯑꯣꯡꯗ ꯑꯗꯨꯃꯥꯏꯅ ꯇꯧꯔꯒ ꯊꯣꯡꯉꯦꯕ ꯑꯩꯁꯦ ꯑꯗꯩ ꯑꯃꯨꯛ ꯍꯩꯖꯤꯟ ꯍꯥꯏꯇꯥꯔꯦ ꯍꯩꯖꯤꯟꯁꯦ ꯌꯥꯝ ꯄꯥꯝꯖꯩ ꯑꯩꯅ ꯆꯥꯛ ꯌꯦꯟꯁꯥꯡ ꯊꯣꯡꯕ ꯃꯇꯝꯗꯅꯦ ꯑꯗꯨꯝ ꯂꯨꯅ ꯅꯥꯟꯅ ꯏꯁꯤꯡ ꯃꯥꯏꯁꯤꯡꯁꯦ ꯖꯣꯞꯆꯥ ꯖꯣꯞꯆꯥ ꯇꯧꯗꯕꯤ ꯌꯥꯝ ꯅꯥꯟꯅ ꯂꯨꯅ ꯇꯧꯖꯩꯑꯕ ꯑꯩꯅ ꯑꯗꯨꯃꯥꯏ ꯇꯧꯔꯒ ꯏꯁꯤꯡ ꯃꯥꯏꯁꯤꯡꯗ ꯑꯃꯣꯠꯄ ꯇꯥꯍꯟꯗꯕꯤ ꯑꯗꯨꯗꯒꯤ ꯐꯠꯇꯕ ꯌꯧꯗꯤ ꯌꯥꯎꯍꯟꯗꯕꯣ ꯁꯝ ꯂꯥꯡꯒ ꯌꯥꯎꯕꯁꯦ ꯃꯤꯅ ꯑꯗꯨꯝ ꯍꯩꯅꯗꯦꯗꯅ ꯑꯗꯨꯃꯥꯏꯅ ꯇꯧꯍꯟꯗꯕꯤꯗ ꯑꯩꯅ ꯌꯥꯝ ꯆꯦꯛꯁꯤꯟ ꯈꯣꯏꯖꯟꯅ ꯌꯥꯝꯅ ꯅꯥꯟꯅ ꯂꯨꯅ ꯇꯧꯖꯩꯑꯕ ꯑꯩꯅ ꯑꯗꯨꯅ ꯏꯁꯤꯡ ꯃꯥꯏꯁꯤꯡ ꯆꯦꯡ ꯆꯥꯛ ꯑꯣꯏꯒꯦꯔ ꯌꯦꯟꯁꯥꯡ ꯑꯣꯏꯒꯦꯔ ꯑꯃ ꯐꯖꯅ ꯁꯦꯡꯅ ꯁꯦꯡꯅ ꯆꯥꯝꯃ ꯆꯥꯝꯃ ꯊꯣꯡꯕ ꯌꯦꯟꯁꯥꯡꯇ ꯂꯩꯔꯛꯑꯁꯨ ꯕꯖꯥꯔꯗꯒꯤ ꯂꯩꯔꯛꯄ ꯑꯣꯏꯕꯅꯤꯅ ꯀꯅꯥꯅ ꯀꯔꯤ ꯄꯥꯏꯔꯛꯏꯅꯣꯁꯨ ꯈꯪꯕ ꯅꯠꯇꯦ ꯑꯗꯨꯅ ꯁꯦꯡꯅ ꯁꯦꯡꯅ ꯆꯥꯝꯕ ꯌꯥꯝ ꯂꯨꯅ ꯅꯥꯟꯅ ꯆꯥꯝꯊꯣꯛꯑꯒ ꯀꯪꯍꯟ ꯈꯣꯠꯍꯜꯂꯒ ꯐꯖꯅ ꯊꯣꯡꯕ ꯑꯗꯨꯃꯥꯏꯅ ꯇꯧꯑꯦꯕ ꯑꯗꯒꯤ ꯊꯣꯡꯕ ꯃꯇꯝꯗ ꯁꯣꯏꯈꯤꯗꯅꯕꯒꯤ ꯌꯥꯝ ꯆꯦꯛꯁꯤꯟꯅ ꯌꯥꯝꯅ ꯀꯔꯤ ꯍꯥꯏꯈꯤꯅꯤ ꯃꯌꯥꯝꯅ ꯒꯥꯏꯅ ꯍꯥꯏꯔꯒ ꯑꯩꯅ ꯌꯥꯝꯅ ꯂꯨꯁꯟꯅ ꯂꯧꯔꯒ ꯊꯣꯡꯕꯗꯣ ꯑꯗꯨꯃꯥꯏ ꯇꯧꯑꯦꯕ ꯑꯗꯒꯤ ꯒ꯭ꯌꯥꯁ ꯂꯥꯡ ꯑꯣꯏꯔꯁꯨ ꯌꯥꯝ ꯐꯖꯅ ꯁꯣꯏꯔꯛꯇꯅꯕ ꯃꯑꯣꯡꯗ ꯒ꯭ꯌꯥꯁꯇꯨꯁꯨ ꯒ꯭ꯌꯥꯁꯇꯒꯤ ꯁꯣꯏꯔꯒꯁꯨ ꯃꯤ ꯁꯤꯕꯁꯨ ꯌꯥꯎꯑꯦꯗꯅ ꯑꯗꯨꯅ ꯁꯨꯃꯥꯏ ꯇꯧꯔ ꯆꯦꯛꯁꯤꯟꯅ ꯒ꯭ꯌꯥꯁ ꯂꯥꯡꯁꯤꯁꯨ ꯆꯦꯛꯁꯤꯟ ꯈꯣꯏꯖꯟꯅ ꯇꯧꯔꯒ ꯊꯣꯡꯉꯦꯕ ꯑꯩꯅ ꯑꯗꯨꯝ ꯊꯣꯡꯕ ꯃꯇꯝꯗ ꯑꯗꯩ ꯑꯗꯨꯝ ꯆꯥꯕꯗꯁꯨ ꯍꯥꯎꯕꯒꯤ ꯃꯋꯣꯡꯗ ꯑꯗꯨꯝ ꯊꯣꯡꯕ ꯃꯁꯥꯁꯨ ꯅꯥꯟꯕ ꯍꯥꯎꯁꯨ ꯍꯥꯎꯕ ꯁꯨꯃꯥꯏꯅ ꯇꯧꯔꯒ ꯑꯗꯨꯝ ꯊꯣꯡꯉꯦꯕ ꯆꯥꯛ ꯌꯦꯟꯁꯥꯡ ꯊꯣꯡ ꯃꯇꯝꯗ ꯑꯗꯨꯒ ꯀꯩ ꯍꯥꯏꯅꯤ ꯏꯁꯤꯡ ꯃꯥꯏꯁꯤꯡꯁꯦ ꯐꯠꯇꯍꯧꯗꯤ ꯇꯧꯔ ꯇꯧꯗꯕ ꯐꯖꯅ ꯐꯤꯜꯇꯔ ꯇꯧꯔꯒ ꯐꯖꯅ ꯇꯧꯔꯒ ꯊꯣꯡꯉꯦꯕ ꯁꯨꯃꯥꯏꯅ ꯇꯧꯔꯒ ꯆꯦꯛꯁꯤꯜꯂꯦ ꯆꯥꯕ ꯊꯛꯄ ꯍꯥꯏꯁꯤꯅꯕꯨ ꯆꯥꯕ ꯊꯛꯄꯁꯤꯗ ꯆꯦꯛꯁꯤꯟꯗ꯭ꯔꯒꯗꯤ ꯍꯛꯆꯥꯡ ꯁꯣꯛꯄ ꯍꯥꯏꯕꯁꯨ ꯁꯣꯏꯗꯅ ꯑꯣꯏꯗꯣꯏꯅꯤ ꯑꯗꯨꯅ ꯆꯥꯕ ꯊꯛꯄꯁꯤꯇꯗꯤ ꯆꯦꯛꯁꯤꯟꯖꯔꯒꯦ ꯍꯥꯏꯅ ꯁꯨꯃꯥꯏ ꯇꯧꯔꯒ ꯏꯁꯤꯡ ꯃꯥꯏꯁꯤꯡ ꯑꯃ ꯑꯃ ꯆꯦꯡ ꯆꯥꯛ ꯌꯦꯟꯁꯥꯡ ꯃꯩꯁꯥꯡꯗꯣ ꯂꯨꯅ ꯅꯥꯟꯅ ꯇꯧꯔꯒ ꯑꯗꯨꯃꯥꯏꯅ ꯑꯣꯏꯅ ꯆꯦꯛꯁꯤꯟꯅ ꯊꯣꯡꯖꯩꯑꯦ